ꯑꯁ ꯑꯩꯅ ꯄꯣꯠ ꯑꯃ ꯂꯧꯕꯅꯤ ꯑꯗꯨ ꯑꯩꯗꯤ ꯂꯣꯟꯗꯨ ꯈꯪꯗꯗꯅ ꯍꯤꯟꯗꯤ ꯂꯣꯟꯗꯨ ꯈꯪꯗꯗꯅ ꯑꯩꯒꯤ ꯏꯃꯥ ꯑꯃꯅ ꯏꯇꯩꯃ ꯑꯃꯅ ꯍꯥꯏ ꯇꯥꯔꯦ ꯃꯍꯥꯛꯅ ꯍꯤꯟꯗꯤꯗ ꯋꯥꯔꯤ ꯁꯥꯕꯤꯔꯒ ꯑꯩꯅ ꯈꯪꯗꯕꯗꯨ ꯃꯍꯥꯛꯅ ꯄꯣꯠꯇꯨ ꯇ꯭ꯔꯥꯟꯂꯦꯁꯟ ꯇꯧꯕꯤꯔꯒ ꯑꯩꯅ ꯁꯤꯅꯤ ꯁꯤꯅꯤ ꯍꯥꯏꯔꯒ ꯃꯥꯅ ꯇ꯭ꯔꯥꯟꯂꯦꯠ ꯇꯧꯕꯤ ꯑꯗꯨ ꯄꯣꯠ ꯑꯗꯨ ꯌꯥꯝꯅ ꯑꯩꯉꯣꯟꯗ ꯆꯃꯝꯅꯈꯤ ꯑꯩꯅ ꯂꯧꯕ ꯃꯇꯝꯗ ꯃꯔꯝꯗꯤ ꯑꯩꯗꯤ ꯂꯣꯜ ꯑꯗꯨ ꯈꯪꯗꯕꯅꯤꯅ ꯑꯈꯪꯕ ꯑꯩꯒꯤ ꯏꯃꯥ ꯚꯥꯕꯤ ꯑꯗꯨꯅꯗꯤ ꯑꯩꯅ ꯉꯥꯡꯉꯤꯗꯨ ꯁꯤ ꯑꯩꯅ ꯃꯉꯣꯟꯗ ꯑꯦ ꯄꯣꯠꯁꯤꯒꯤ ꯃꯇꯥꯡꯗ ꯁꯤꯅꯤ ꯁꯤꯅꯤ ꯑꯩꯅ ꯁꯨꯃꯥꯏꯅ ꯁꯨꯃꯥꯏꯅ ꯇꯧꯔꯒ ꯁꯤ ꯂꯧꯕꯅꯤ ꯈꯣꯠꯄꯅꯤꯅ ꯑꯩꯅ ꯃꯉꯣꯟꯗ ꯋꯥꯔꯤꯗꯨ ꯐꯖꯅ ꯂꯤ ꯑꯗꯨ ꯂꯤꯔꯕ ꯃꯇꯨꯡꯗ ꯃꯍꯥꯛꯅ ꯍꯤꯟꯗꯤꯗ ꯑꯃꯨꯛ ꯇ꯭ꯔꯥꯟꯂꯦꯠ ꯇꯧꯔꯒ ꯃꯥꯒ ꯋꯥꯔꯤ ꯁꯥꯕꯤ ꯁꯥꯅꯕꯤ ꯑꯗꯣ ꯑꯩꯗꯤ ꯃꯔꯣꯜꯗꯣ ꯂꯣꯟꯗꯣ ꯈꯪꯗꯕꯅꯤꯅ ꯑꯩꯉꯣꯟꯗ ꯌꯥꯝꯅ ꯆꯃꯝꯅꯕ ꯌꯥꯝꯅ ꯑꯩꯉꯣꯟꯗ ꯋꯥꯕ ꯍꯥꯏ ꯇꯥꯔꯦ ꯑꯗꯨꯅ ꯂꯣꯟ ꯈꯪꯕꯁꯤꯁꯨ ꯗꯔꯀꯥꯔ ꯑꯃꯅꯤ ꯑꯗꯨꯅ ꯈꯪꯗꯕ ꯑꯩꯗꯤ ꯄꯨꯔꯥ ꯄꯣꯠꯇꯣ ꯂꯧꯕ ꯃꯇꯝꯗ ꯑꯩꯉꯣꯟꯗ ꯆꯃꯝꯅꯕ ꯑꯩꯉꯣꯟꯗ ꯀꯔꯤꯅꯣ ꯃꯣꯏꯅ ꯍꯥꯏꯔꯛꯏꯗꯣ ꯑꯩꯅ ꯈꯪꯕ ꯉꯝꯗꯕ ꯑꯩꯅ ꯍꯥꯏꯔꯤꯗꯣ ꯃꯣꯏꯅ ꯈꯪꯕ ꯉꯝꯗꯕ ꯑꯗꯨꯅ ꯏꯇꯩꯃ ꯑꯗꯨꯅ ꯏꯃꯥ ꯑꯗꯨꯅꯗꯤ ꯐꯖꯅ ꯄꯣꯠꯇꯨꯒꯤ ꯃꯔꯝꯗ ꯑꯩꯉꯣꯟꯗ ꯁꯨꯃꯥꯏꯅ ꯍꯥꯏꯕꯤꯔꯦ ꯁꯤꯅ ꯁꯤꯅꯤ ꯁꯤꯅ ꯁꯤꯅꯤ ꯑꯗꯒꯤ ꯑꯩꯁꯦ ꯄꯥꯎ ꯐꯥꯎꯅꯗ꯭ꯔꯤꯕ ꯃꯤ ꯑꯗꯨꯗꯁꯨ ꯃꯍꯥꯛꯅ ꯄꯣꯠꯇꯨꯒꯤ ꯃꯇꯥꯡꯗ ꯁꯨꯃꯥꯏꯅ ꯁꯨꯃꯥꯏꯅ ꯇꯧꯕꯅꯤ ꯁꯤꯅꯤ ꯁꯤꯅꯤ ꯍꯥꯏꯕꯗ ꯃꯥꯅ ꯐꯖꯅ ꯒ꯭ꯌꯥꯟ ꯇꯥꯅ ꯋꯥꯔꯤ ꯁꯥꯕꯤꯔꯒ ꯑꯗꯨꯃꯥꯏꯅ ꯄꯣꯠ ꯑꯗꯨ ꯂꯧꯅꯈꯤ ꯂꯣꯟ ꯈꯪꯗꯕ ꯑꯁꯤꯁꯨ ꯌꯥꯝꯅ ꯆꯃꯝꯅꯕ ꯌꯥꯝꯅ ꯑꯩꯈꯣꯏꯗ ꯐꯨꯝꯕꯪꯅꯕ ꯍꯥꯏ ꯇꯥꯔꯦ ꯑꯩꯈꯣꯏꯗ ꯏꯁꯥꯗ ꯍꯩꯅꯤꯡ ꯁꯤꯡꯅꯤꯡꯗꯕ ꯑꯩꯈꯣꯏꯗ ꯏꯁꯥꯗ ꯌꯥꯝꯅ ꯕꯣꯔꯤꯡ ꯆꯨꯕ ꯍꯥꯏ ꯇꯥꯔꯦ ꯑꯗꯨꯅ ꯂꯣꯟ ꯈꯪꯕꯁꯤꯁꯨ ꯌꯥꯝꯅ ꯗꯔꯀꯥꯔ ꯑꯣꯏ ꯂꯝ ꯇꯨ ꯊꯣꯛꯄ ꯃꯇꯝꯗ ꯄꯣꯠꯆꯩ ꯂꯩꯕ ꯃꯇꯝꯗ ꯑꯗꯨꯅ ꯑꯩꯅ ꯈꯪꯗꯗꯅ ꯏꯇꯩꯃ ꯑꯃ ꯏꯃꯥ ꯑꯃꯅ ꯑꯗꯨꯃꯥꯏꯅ ꯇꯧꯔꯒ ꯋꯥꯔꯤ ꯐꯖꯅ ꯁꯥꯕꯤꯔꯒ ꯑꯩꯁꯤ ꯅꯨꯡꯉꯥꯏꯒꯤ ꯅꯨꯃꯤꯠꯇꯣ